ꯂꯥꯛ ꯃꯉꯥꯒ ꯂꯤꯁꯤꯡ ꯇꯔꯥꯒ ꯆꯥꯝꯃꯒ ꯌꯥꯡꯈꯩ ꯃꯔꯤ ꯂꯥꯛ ꯃꯔꯤꯒ ꯂꯤꯁꯤꯡ ꯌꯥꯡꯈꯩꯒ ꯆꯥꯝꯃꯒ ꯍꯨꯝꯐꯨꯇꯔꯥ ꯂꯤꯁꯤꯡ ꯀꯨꯟꯒ ꯆꯥꯝꯃꯒ ꯌꯥꯡꯈꯩ ꯃꯉꯥ ꯂꯤꯁꯤꯡ ꯍꯨꯝꯗ꯭ꯔꯥꯃꯥꯊꯣꯏ ꯆꯥꯝ ꯆꯥꯃꯉꯥ ꯀꯨꯟꯒ ꯃꯉꯥ ꯂꯤꯁꯤꯡ ꯅꯤꯐꯨꯃꯥꯊꯣꯏꯒ ꯆꯅꯤꯒ ꯇꯔꯥꯃꯉꯥ